ꯅꯨꯡꯊꯪ ꯍꯝꯃꯔꯁꯦ ꯑꯩꯅ ꯄꯥꯝꯗꯕꯒꯤ ꯃꯔꯝꯗꯤ ꯅꯨꯡꯊꯪꯁꯦ ꯑꯩꯈꯣꯏꯅ ꯐꯖꯅ ꯄꯥꯏꯕ ꯍꯩꯇꯅ ꯄꯥꯏꯕ ꯃꯇꯝꯗ ꯌꯣꯠꯄꯤꯒꯨꯝꯕ ꯊꯥꯕꯗ ꯁꯤꯖꯤꯟꯅꯕ ꯈꯨꯠꯗꯇ ꯊꯥꯖꯤꯜꯂꯒ ꯑꯁꯣꯛ ꯑꯄꯟ ꯑꯣꯏꯕ ꯌꯥꯏ ꯑꯗꯨꯗꯒꯤ ꯀꯔꯤꯒꯨꯝꯕ ꯑꯉꯥꯡꯅ ꯄꯥꯏꯕ ꯈꯣꯠꯄ ꯌꯥꯎꯔꯕꯁꯨ ꯑꯗꯨꯅ ꯀꯔꯤꯒꯨꯝꯕ ꯃꯤꯡꯁꯦꯟꯒꯨꯝꯕꯗ ꯊꯥꯖꯤꯟ ꯈꯣꯠꯆꯜꯂꯁꯨ ꯑꯀꯥꯏꯕ ꯑꯣꯏ ꯑꯗꯨꯅ ꯑꯩꯅ ꯅꯨꯡꯊꯪ ꯑꯁꯦ ꯄꯥꯝꯗꯦ ꯅꯨꯡꯊꯪꯁꯦ ꯑꯁꯤꯅ ꯀꯔꯤꯒꯨꯝꯕ ꯑꯦꯅꯤ ꯄꯣꯠ ꯑꯃꯗ ꯍꯦꯛꯇ ꯃꯥꯅ ꯊꯥꯖꯤꯟꯕ ꯌꯩꯁꯤꯟꯕ ꯇꯧꯕ ꯃꯇꯝꯗ ꯑꯀꯥꯏ ꯑꯇꯣꯏ ꯊꯣꯛꯏ ꯃꯔꯝ ꯑꯁꯤꯅ ꯍꯝꯃꯔ ꯅꯨꯡꯊꯪ ꯑꯁꯦ ꯑꯩꯅ ꯄꯥꯝꯗꯕꯅꯤ ꯑꯗꯨꯒ ꯅꯨꯡꯊꯪꯁꯦ ꯀꯔꯤꯒꯨꯝꯕꯀꯥꯟꯗ ꯌꯥꯝꯅ ꯗꯦꯟꯖꯔ ꯑꯣꯏ ꯃꯔꯝꯗꯤ ꯃꯤꯁꯤ ꯃꯤꯅꯥ ꯊꯣꯛꯄꯁꯨ ꯌꯥꯏ ꯃꯥꯒꯤ ꯑꯔꯨꯝꯕꯗꯨꯅ ꯃꯤꯗ ꯃꯤꯒꯤ ꯀꯣꯛꯇ ꯊꯥꯕ ꯈꯣꯠꯄ ꯌꯥꯎꯔꯕꯗꯤ ꯑꯗꯨꯅ ꯑꯀꯥꯏ ꯑꯇꯣꯏ ꯅꯪꯂꯕꯗꯤ ꯑꯁꯤ ꯑꯅꯥ ꯊꯣꯛꯄꯗꯁꯨ ꯌꯥꯝꯅ ꯃꯔꯨꯑꯣꯏ ꯑꯗꯨꯅ ꯍꯝꯃꯔ ꯑꯁꯦ ꯑꯌꯥꯝꯕꯅ ꯅꯨꯡꯊꯪꯁꯦ ꯁꯤꯖꯤꯟꯅꯕ ꯄꯥꯝꯗꯕꯅꯤ